ꯍꯂꯣ ꯑꯧ ꯃꯥꯅꯦ ꯑ ꯍꯥꯏꯕꯤꯌꯨ ꯌꯥꯅꯤ ꯑꯣ ꯑꯩꯗꯣ ꯉꯁꯥꯏꯁꯦ ꯀꯩꯅꯣ ꯇꯧꯕꯅꯦꯕ ꯑꯩꯈꯣꯏꯒꯤ ꯏꯌꯥꯝꯕ ꯑꯃ ꯇꯧꯕꯤꯘꯤꯕꯅꯦꯕ ꯑꯗꯨ ꯇꯁꯦꯡꯅ ꯑꯩꯗꯤ ꯑꯃꯨꯛ ꯂꯥꯛꯇ꯭ꯔꯤꯕꯀꯣ ꯑꯗꯣ ꯍꯧꯖꯤꯛꯁꯦ ꯂꯧꯕꯗꯤ ꯑꯗꯨꯝ ꯏꯁꯥꯃꯛꯅ ꯂꯥꯛꯆꯗꯣꯏꯅꯦꯕ ꯑꯗ ꯗꯨꯀꯥꯟꯁꯤꯒꯤ ꯁꯣꯞꯁꯤꯒꯤ ꯃꯥꯏ ꯗꯥꯏꯔꯦꯛꯁꯟꯗꯣ ꯑꯝꯇꯪ ꯇꯥꯛꯄꯤꯔꯛꯎꯕ ꯍꯥꯏꯗꯤ ꯑꯩꯒꯤ ꯏꯕꯨꯡꯗꯣ ꯍꯧꯖꯤꯛ ꯊꯕꯛ ꯆꯤꯟꯕꯅꯤꯅ ꯃꯥ ꯑꯗꯨꯗ ꯂꯧ ꯆꯠꯄ ꯌꯥꯔꯔꯣꯏꯅ ꯍꯥꯏ ꯑꯗ ꯑꯩꯅ ꯑꯣꯏꯅ ꯏꯁꯥꯅ ꯆꯠꯂꯒ ꯂꯧꯖꯗꯣꯏꯅꯦꯕ ꯑꯗꯣ ꯌꯥꯔꯒꯗꯤ ꯑꯝꯇꯪ ꯍꯥꯏꯗꯤ ꯁꯣꯞꯁꯦ ꯀꯗꯥꯏꯋꯥꯏꯗ ꯂꯩꯕꯤꯕꯅꯣꯗꯣ ꯑꯩꯁꯨ ꯑꯍꯥꯟꯕ ꯑꯣꯏꯕꯅꯤꯅ ꯑꯩꯁꯨ ꯈꯪꯖꯗ꯭ꯔꯦꯕ

ꯎꯝꯍꯨꯝ ꯍꯣꯏ ꯇꯧꯖꯔꯛꯑꯒꯦ ꯑꯗꯨꯃꯥꯏꯅ ꯑꯩ ꯑꯗꯨ ꯍꯧꯖꯤꯛꯄꯨꯗꯤ ꯑꯩ ꯂꯥꯛꯄ ꯂꯝꯕꯤꯗꯨꯗꯕꯨꯗꯤ ꯂꯥꯛꯄ ꯍꯧꯔꯦꯕ ꯑꯗꯣ ꯑꯗꯣ ꯑꯗꯨꯝ ꯈꯣꯡꯅꯅꯦ ꯑꯗꯨꯝ ꯂꯥꯛꯆꯔꯤꯁꯦ ꯑꯗꯣ ꯀꯩꯅꯣꯁꯦ ꯁꯤꯒꯤ ꯀꯩꯅꯣꯁꯦ ꯑꯣꯏꯗꯣꯏ ꯅꯠꯇ꯭ꯔꯣ ꯑꯩꯈꯣꯏꯒꯤ ꯕꯤꯔ ꯇꯤꯀꯦꯟꯗ꯭ꯔꯖꯤꯠ ꯄꯥꯛꯀꯤ ꯍꯦꯛ ꯑꯣꯄꯣꯖꯤꯠꯇꯨꯗ ꯊꯥꯔꯤꯁꯤ ꯁꯤ ꯑꯣꯏꯗꯣꯏꯅꯤꯀꯣ ꯑꯣꯀꯦ ꯑꯗꯨꯇꯔꯗꯤ ꯑꯩ ꯑꯗꯨꯗ ꯆꯪꯖꯔꯛꯑꯒꯦ ꯍꯣꯏ ꯍꯣꯏ ꯆꯪꯖꯔꯛꯑꯒꯦ ꯑꯗꯨꯗ ꯎꯝ ꯎꯝ ꯃꯥꯅꯦ ꯃꯥꯅꯦ ꯋꯥꯏꯠ ꯇꯣꯞꯇꯨꯗ ꯑꯣꯏꯗꯣꯏꯅꯦ ꯑꯍꯦꯟꯕꯗꯤ ꯑꯍꯦꯟꯕ ꯀꯩꯝ ꯌꯥꯎꯗꯦ ꯑꯗꯣ ꯋꯥꯏꯠ ꯇꯣꯞꯇꯣ ꯑꯣꯏꯗꯣꯏꯅꯦ ꯌꯥꯏꯌꯦ ꯑꯩꯁꯦ ꯍꯧꯖꯤꯛꯁꯦ ꯃꯤꯅꯤꯠ ꯇ꯭ꯋꯦꯟꯇꯤꯃꯨꯛ ꯃꯤꯅꯤꯠ ꯁꯨꯃꯥꯏ ꯑꯗꯨꯋꯥꯏꯒꯤ ꯑꯗꯨꯒꯤ ꯃꯅꯨꯡꯗꯗꯤ ꯌꯧꯁꯜꯂꯛꯑꯅꯤꯗ ꯑꯗꯣ ꯍꯣꯏ ꯑꯅꯧꯕ ꯀꯂꯦꯛꯁꯟ ꯂꯥꯛꯇꯥꯔꯒꯗꯤ ꯑꯩ ꯁꯨꯝ ꯍꯥꯏꯗꯤ ꯄꯥꯝꯕ ꯌꯥꯎ ꯇꯥꯔꯒꯗꯤ ꯑꯗꯨꯝ ꯂꯧꯗꯣꯏꯅꯦꯕ ꯌꯥꯏꯌꯦ ꯂꯥꯛ ꯑꯩ ꯌꯦꯡꯖꯒꯦ ꯍꯧꯖꯤꯛꯄꯨꯗꯤ ꯌꯧꯗꯤ ꯌꯧꯔꯛꯇꯣꯔꯦ ꯑꯩ ꯆꯪꯗꯤ ꯆꯪꯉꯛꯑꯦ ꯌꯥꯏ ꯌꯥꯏ ꯑꯩ ꯁꯨꯝ ꯀꯩꯅꯣ ꯗꯥꯎꯠ ꯂꯩꯇꯥꯔꯒꯁꯨ ꯑꯗꯨꯝ ꯍꯥꯏꯗꯤ ꯆꯪꯕꯝꯗꯣ ꯈꯪꯗ꯭ꯔꯒꯁꯨ ꯑꯗꯨꯝ ꯑꯩ ꯑꯗꯨꯝ ꯑꯃꯨꯛꯀ ꯀꯣꯜ ꯇꯧꯖꯔꯛꯀꯦ ꯎꯝ